ꯑꯩꯅ ꯂꯩꯔꯤꯕ ꯃꯐꯝ ꯑꯁꯤꯗ ꯏꯁꯤꯡꯒꯤ ꯈꯨꯗꯣꯡ ꯆꯥꯗꯕ ꯀꯌꯥ ꯃꯔꯨꯝ ꯊꯦꯡꯅꯩ ꯍꯥꯏꯕꯗꯤ ꯇꯣꯇꯤ ꯏꯁꯤꯡ ꯊꯛꯅꯕ ꯑꯐꯕ ꯏꯁꯤꯡ ꯐꯪꯗꯕ ꯑꯁꯤꯁꯨ ꯑꯃꯅꯤ ꯊꯛꯅꯕ ꯑꯐꯕ ꯏꯁꯤꯡ ꯐꯪꯗꯕꯅ ꯃꯔꯝ ꯑꯣꯏꯔꯒ ꯍꯦꯜ ꯄꯝ ꯍꯨꯠꯄ ꯒꯨꯍꯥꯅꯆꯤꯡꯕ ꯇꯧꯗꯨꯅ ꯏꯁꯤꯡ ꯁꯤꯖꯤꯟꯅꯩ ꯃꯁꯤꯗꯒꯤ ꯊꯛꯄ ꯆꯥꯕ ꯏꯔꯨꯖꯕ ꯄꯨꯝꯅꯃꯛ ꯁꯤꯖꯤꯟꯅꯔꯤꯕꯅꯤ ꯑꯗꯨꯕꯨ ꯃꯁꯤ ꯐꯍꯅꯉꯥꯏꯗꯃꯛꯇ ꯕ꯭ꯂꯦꯁꯤꯡ ꯄꯥꯎꯗꯔ ꯐꯤꯖꯤꯒ꯭ꯔꯤꯅꯆꯤꯡꯕ ꯁꯤꯖꯤꯟꯅꯩ ꯑꯗꯨꯒ ꯆꯥꯟ ꯊꯛꯅꯕꯒꯤ ꯑꯣꯏꯅꯗꯤ ꯑꯐꯕ ꯃꯈꯜꯒꯤ ꯆꯤꯟꯖꯥꯛꯁꯤꯡ ꯑꯗꯨꯝꯃꯛ ꯐꯪꯏ ꯍꯥꯏꯕ ꯌꯥꯏ ꯑꯗꯨꯕꯨ ꯃꯁꯤ ꯐꯅꯉꯥꯏꯒꯤꯗꯃꯛꯇ ꯒꯣꯕꯔꯃꯦꯟꯅ ꯃꯤꯠꯌꯦꯡ ꯆꯪꯕꯤꯔꯒꯗꯤ ꯁꯣꯏꯗꯅ ꯑꯐꯕ ꯏꯁꯤꯡ ꯐꯪꯒꯅꯤ ꯍꯥꯏꯕꯒꯤ ꯊꯥꯖꯕ ꯂꯩ